ꯍꯜꯂꯣ ꯍꯜꯂꯣ ꯁꯤ ꯑꯩꯈꯣꯏꯒꯤ ꯑꯩꯈꯣꯏꯒꯤ ꯀꯧꯅꯥꯒꯨꯝꯕ ꯕꯦꯝꯕꯨꯒꯤ ꯍꯥꯏꯇꯔꯦꯅꯦꯀꯣ ꯑꯥꯏꯇꯦꯝ ꯑꯩꯈꯣꯏꯒꯤ ꯀꯜꯆꯔꯦꯜꯒꯤ ꯑꯣꯏꯕ ꯃꯅꯤꯄꯨꯔꯒꯤ ꯇ꯭ꯔꯦꯗꯤꯁꯟꯅꯦꯜꯒꯤ ꯑꯣꯏꯕ ꯄꯣꯠꯊꯣꯛ ꯑꯗꯨꯒꯨꯝꯕ ꯄꯨꯊꯣꯛꯄ ꯗꯨꯀꯥꯟ ꯑꯣꯏꯗꯣꯏꯔꯥ ꯑꯣ ꯑꯗꯨ ꯑꯩꯁꯤ ꯑꯗꯨꯒꯨꯝꯕ ꯃꯅꯤꯄꯨꯔꯒꯤ ꯑꯩꯈꯣꯏꯒꯤ ꯀꯜꯆꯔꯦꯜꯒꯤ ꯑꯣꯏꯕ ꯇ꯭ꯔꯦꯗꯤꯁꯟꯅꯦꯜꯒꯤ ꯑꯗꯨꯒꯨꯝꯕ ꯃꯇꯥꯡꯁꯦ ꯌꯥꯝ ꯄꯥꯝꯃꯤꯅꯦ ꯑꯗꯨꯅ ꯑꯩ ꯊꯨꯝꯃꯣꯛ ꯀꯨꯝꯕ ꯍꯥꯏꯇꯔꯦ ꯑꯩꯈꯣꯏꯒꯤ ꯃꯃꯥꯡꯉꯩꯒꯤ ꯑꯣꯏꯕ ꯊꯨꯝꯃꯣꯛ ꯁꯤꯒꯨꯝꯕꯁꯦ ꯁꯤꯁꯤꯡꯁꯦ ꯑꯩꯁꯦ ꯈꯔ ꯗꯔꯀꯥꯔ ꯑꯣꯏꯕ ꯁꯤꯖꯟꯅꯅꯤꯡꯕ ꯑꯗꯒꯤ ꯑꯩꯈꯣꯏꯒꯤ

ꯗꯤꯖꯥꯏꯟꯁꯦ ꯁꯝꯅ ꯍꯥꯏꯔꯕꯗ ꯁꯝꯅ ꯍꯥꯏꯔꯕꯗ ꯑꯩꯁꯤ ꯌꯥꯡꯀꯣꯛ ꯀꯨꯝꯕꯁꯨꯀꯣ ꯑꯃ ꯂꯧꯒꯗꯕ ꯑꯗꯒꯤ ꯊꯨꯝꯃꯣꯛꯇꯣ ꯑꯗꯨꯒꯨꯝꯕꯁꯨ ꯂꯧꯒꯗꯕ ꯑꯩꯈꯣꯏꯒꯤ ꯂꯨꯒꯨꯝꯕꯀꯣ ꯑꯗꯨꯒꯨꯝꯕꯗꯁꯨ ꯂꯧꯒꯗꯕ ꯍꯥꯏꯇꯥꯔꯦꯅꯦꯀꯣ ꯑꯗꯨ ꯑꯩꯈꯣꯏꯒꯤ ꯕꯦꯝꯕꯨꯒꯤ ꯑꯣꯏꯕ ꯄ꯭ꯔꯗꯛꯁꯤꯡ ꯃꯌꯥꯝ ꯑꯁꯦ ꯑꯁꯤꯁꯤꯡꯁꯦ ꯑꯩ ꯈꯔ ꯄꯥꯝꯃꯤꯅꯦ ꯑꯣ ꯌꯥꯔꯗꯤ ꯑꯩ ꯂꯥꯛꯆꯔꯒꯦ ꯑꯗꯨꯒ ꯁꯥꯟꯅꯔꯁꯤ